ꯌꯦꯟ ꯉꯥꯅꯨꯗꯒꯤ ꯐꯪꯕ ꯄꯣꯊꯣꯛꯁꯤꯡ ꯄ꯭ꯔꯣꯁꯦꯁ ꯇꯧꯕꯒꯤ ꯆꯠꯅꯔꯤꯕ ꯊꯧꯑꯣꯡꯁꯤꯡ ꯈꯔ ꯑꯗꯨꯗꯤ ꯌꯦꯟ ꯉꯥꯅꯨꯗꯒꯤ ꯑꯩꯈꯣꯏꯅ ꯐꯪꯂꯤꯕ ꯀꯥꯟꯅꯕ ꯑꯁꯤ ꯌꯦꯟ ꯉꯥꯅꯨꯗꯒꯤ ꯃꯈꯣꯏꯒꯤ ꯃꯔꯨꯝ ꯌꯦꯟꯒꯤ ꯃꯔꯨꯝꯁꯤꯡ ꯌꯦꯟ ꯉꯥꯅꯨꯅ ꯑꯩꯈꯣꯏꯗ ꯃꯔꯨꯝꯁꯤꯡꯒꯤ ꯀꯥꯟꯅꯕ ꯄꯤ ꯑꯃꯗꯤ ꯌꯦꯟ ꯉꯥꯅꯨꯁꯤꯡ ꯀꯛꯇꯨꯅ ꯌꯦꯟ ꯉꯥꯅꯨꯁꯤꯡꯒꯤ ꯁꯥꯗꯣꯡꯁꯤꯡ ꯑꯗꯨ ꯆꯥ ꯁꯥꯗꯣꯡꯁꯤꯡ ꯑꯗꯨ ꯆꯥꯕꯗꯒꯤ ꯑꯩꯈꯣꯏꯅ ꯀꯥꯟꯅꯕ ꯀꯌꯥ ꯑꯃꯁꯨ ꯐꯪꯏ ꯌꯦꯟ ꯉꯥꯅꯨ ꯂꯣꯏꯕꯅ ꯀꯥꯟꯅꯍꯜꯂꯤꯕ ꯑꯁꯤ ꯃꯈꯣꯏꯒꯤ ꯃꯔꯨꯝꯁꯤꯡ ꯑꯃꯗꯤ ꯃꯈꯣꯏꯒꯤ ꯃꯤꯠ